ꯑꯥ ꯑꯩ ꯀꯩꯅꯣꯅꯦ ꯑꯩ ꯂꯦꯞꯇꯣꯞꯁꯦ ꯗꯤꯁꯄ꯭ꯂꯦ ꯆꯥꯛꯈ꯭ꯔꯕ ꯃꯥꯜꯂꯦꯕꯀꯣ ꯑꯗꯣ ꯑꯗꯨ ꯑꯃꯨꯛꯇꯪ ꯁꯦꯝꯒꯦꯅ ꯂꯥꯛꯆꯕꯅꯦ ꯑꯗꯨ ꯀꯃꯥꯏ ꯀꯃꯥꯏꯅ ꯇꯧꯕ ꯑꯃꯨꯛꯇꯪ ꯗꯤꯇꯦꯜꯁ ꯑꯃꯨꯛꯇꯪ ꯍꯥꯏꯕꯤꯌꯨꯕ ꯀꯩꯅꯣꯅꯦ ꯑꯥ ꯑꯥ ꯍꯩꯁ ꯄꯤꯒꯤ ꯀꯩꯅꯣꯅꯦ ꯁꯤꯛꯁꯇꯤꯟ ꯏꯟꯁꯀꯤꯅꯦꯕꯀꯣ ꯗꯤꯁꯄ꯭ꯂꯦꯗꯣ ꯅꯍꯥꯟ ꯏꯁꯤꯡ ꯈꯖꯤꯛꯇꯪ ꯇꯥꯕꯗꯒꯤ ꯆꯥꯛꯑꯒ ꯂꯩꯔꯝꯃꯦꯕ ꯁꯣ ꯁꯤꯟꯗꯕꯤꯗ ꯁꯦꯝꯕꯅ ꯌꯥꯒꯗꯣꯏꯔꯥ ꯁꯤꯜꯂꯒꯅ ꯀꯌꯥꯝ ꯆꯪꯒꯗꯣꯏꯅꯣ ꯑꯗꯒꯤ ꯀꯌꯥꯝ ꯀꯨꯏꯅ ꯆꯪꯒꯗꯣꯏꯅꯣ ꯈꯣꯠꯇꯣꯏꯅꯣ ꯍꯥꯏꯕꯗꯣ ꯗꯤꯇꯦꯜꯁ ꯑꯃꯨꯛꯇꯪ ꯄꯥꯝꯕ

ꯑꯣꯀꯦ ꯑꯣꯀꯦ ꯑꯗꯨ ꯑꯃ ꯑꯅꯧꯕ ꯑꯃ ꯁꯤꯜꯂꯛꯄ ꯇꯥꯔꯒꯗꯤ ꯁꯞꯄꯣꯁ ꯃꯥꯒꯤ ꯃꯃꯟꯗꯨ ꯇꯔꯦꯠ ꯐꯥꯎꯕ ꯄꯤ ꯍꯥꯏꯔꯁꯨ ꯅꯤꯄꯥꯜꯃꯨꯛ ꯄꯤ ꯍꯥꯏꯔꯁꯨ ꯔꯤꯄꯤꯌꯥꯔꯤꯡ ꯆꯥꯔꯖ ꯑꯥ ꯁꯥꯔꯕꯤꯁꯤꯡ ꯆꯥꯔ꯭ꯖꯅ ꯀꯌꯥꯝ ꯂꯥꯛꯀꯗꯣꯏꯕ ꯑꯣꯀꯦ ꯑꯣꯀꯦ ꯑꯗꯨꯗꯤ ꯑꯥ ꯑꯗꯨꯒ ꯑꯃꯅ ꯑꯩꯒꯤꯁꯦ ꯂꯦꯞꯇꯣꯞꯁꯦ ꯈꯤꯇꯪ ꯂꯤꯔꯕꯅꯦꯕꯀꯣ ꯑꯗ ꯃꯥꯒꯤ ꯗꯤꯁꯄ꯭ꯂꯦꯗꯨ ꯑꯃꯨꯛꯇꯪ ꯁꯦꯝꯕꯤꯔꯝꯃꯣ ꯄꯩꯁꯥ ꯆꯪꯕꯗꯨꯅ ꯑꯆꯪꯕ ꯑꯣꯏꯔꯦ ꯌꯥꯝ ꯆꯪꯗ꯭ꯔꯒꯕꯨꯗꯤ ꯐꯔꯦ ꯑꯗꯨꯒ ꯑꯃꯨꯛ ꯁꯦꯝꯕꯤꯔꯝꯃꯣ ꯑꯗꯨꯒ ꯑꯩꯒꯤ ꯁꯤꯁꯇꯦꯝꯁꯦ ꯑꯃꯨꯛꯇꯪ ꯑꯞꯗꯦꯠ ꯇꯧꯊꯣꯛꯄꯤꯔꯝꯃꯣꯕ ꯑꯗꯨꯒ ꯑꯩꯈꯣꯏꯒꯤ ꯑꯥ ꯑꯥ ꯈꯤꯇꯪ ꯂꯦꯒ ꯂꯩꯔꯦꯕꯀꯣ ꯑꯗꯨꯅ ꯊꯕꯛ ꯁꯨꯔꯛꯄꯗ ꯌꯥꯝ ꯅꯨꯡꯉꯥꯏꯇ꯭ꯔꯦ ꯁꯤꯁꯇꯦꯝꯁꯦ ꯈꯖꯤꯛꯇꯪ ꯑꯞꯗꯦꯗ ꯇꯧꯕꯤꯔꯝꯃꯣ ꯑꯗꯨꯒ ꯑꯩꯈꯣꯏꯒꯤ ꯐꯣꯇꯣꯁꯣꯞꯀꯨꯝꯕ ꯀꯣꯔꯦꯜꯒꯨꯝꯕ ꯁꯣꯐꯋꯦꯌꯥꯔ ꯑꯅꯧꯕ ꯈꯤꯇꯪ ꯑꯥ ꯂꯦꯇꯦꯁꯇ ꯈꯤꯇꯪ ꯍꯥꯞꯄꯤꯔꯝꯃꯣ ꯑꯗꯨ ꯑꯥ ꯑꯩꯈꯣꯏ ꯑꯗꯨꯝ ꯄꯩꯁꯥ ꯀꯌꯥꯝ ꯆꯪꯒꯗꯣꯏꯅꯣꯗꯣ ꯑꯩ ꯑꯗꯨꯝ ꯍꯌꯦꯡ ꯂꯥꯛꯄꯗ ꯑꯗꯨꯝ ꯁꯤꯟꯖꯔꯒꯦ ꯑꯥ ꯁꯤꯜꯂꯛꯑꯒꯦꯕ ꯑꯥ ꯀꯩꯅꯣꯁꯦ ꯑꯥ ꯀꯩꯅꯣ ꯑꯣꯏꯕꯅꯤ ꯔꯦꯝ ꯑꯩꯠ ꯖꯤꯕꯤ ꯑꯣꯏꯈꯤꯕꯅꯦ ꯑꯗꯨꯒ ꯍꯥꯔ꯭ꯗ ꯗꯤꯛꯁꯅ ꯐꯥꯏꯕ ꯐꯥꯏꯕ ꯍꯟꯗ꯭ꯔꯦꯗꯇ ꯑꯦꯁ ꯇꯤ ꯗꯤ ꯑꯣꯏꯈꯤꯕꯅꯦ ꯌꯥꯒꯗ꯭ꯔꯅ ꯈꯜꯂꯤ

ꯑꯣꯀꯦ ꯑꯗꯨꯗꯤ ꯗꯨꯀꯥꯟꯁꯦ ꯑꯩꯅ ꯉꯁꯤꯃꯛꯇꯤ ꯂꯥꯛꯄ ꯉꯝꯒꯗꯣꯏ ꯃꯥꯟꯗꯦ ꯊꯕꯛ ꯈꯤꯇꯪ ꯂꯩꯕꯅꯤꯅ ꯍꯌꯦꯡꯁꯦ ꯌꯧꯖꯔꯛꯂꯒꯦ ꯑꯗꯨꯒ ꯑꯩ ꯍꯌꯦꯡ ꯁꯤꯟꯅꯔꯝꯃꯒ ꯍꯪꯆꯤꯠ ꯀꯨꯝꯕ ꯑꯗꯨꯝ ꯂꯧꯕ ꯌꯥꯅꯤꯀꯣ ꯑꯣꯀꯦ ꯑꯗꯨ ꯑꯥ ꯗꯨꯀꯥꯟꯗꯤ ꯄꯨꯡ ꯀꯌꯥ ꯑꯗꯥꯏꯗ ꯍꯥꯡꯕꯤꯒꯦ ꯑꯣꯀꯦ ꯑꯗꯨꯗꯤ ꯑꯩ ꯍꯌꯦꯡꯁꯦ ꯑꯩ ꯊꯕꯛ ꯍꯥꯏꯒꯠꯂꯛꯄꯗ ꯁꯤꯟꯅꯖꯔꯝꯃꯒꯦ ꯑꯗꯨꯒ ꯍꯌꯦꯡ ꯃꯊꯪꯗꯨꯗ ꯄꯥꯎꯗꯣ ꯐꯥꯎꯅꯔꯒ ꯑꯩ ꯊꯕꯛ ꯍꯥꯏꯒꯠꯂꯛꯄꯒꯤꯗꯨꯗ ꯂꯧꯅꯕꯗꯣ ꯑꯗꯨꯃꯥꯏꯅ ꯇꯧꯕꯤꯔꯣꯀꯣ ꯈꯤꯇꯪ ꯊꯨꯅꯗꯤ ꯁꯦꯝꯕꯤꯔꯣ ꯑꯩꯁꯨ ꯊꯕꯛꯀꯤ ꯁꯤꯖꯤꯟꯅꯕ ꯄꯣꯠ ꯑꯣꯏꯕꯅꯤꯅ ꯀꯨꯏꯅ ꯄꯦꯟꯗꯤꯡ ꯂꯩꯕꯗꯣ ꯅꯨꯡꯉꯥꯏꯇ꯭ꯔꯦꯕ

ꯑꯣꯀꯦ ꯑꯣꯀꯦ ꯐꯔꯦ ꯐꯔꯦ ꯑꯗꯨꯗꯤ ꯊꯦꯡꯛ ꯌꯨ